ꯑꯩꯒꯤ ꯈꯨꯠ ꯁꯥ ꯍꯩꯕꯁꯤꯡ ꯈꯔ ꯂꯩꯖꯩ ꯃꯈꯣꯏꯁꯤꯡ ꯑꯗꯨꯗꯤ ꯀꯧꯅꯥ ꯕꯦꯛ ꯁꯥꯕ ꯐꯤ ꯐꯅꯦꯛ ꯋꯥꯡꯈꯩ ꯐꯨꯔꯤꯠ ꯂꯣꯟꯕ ꯇꯨꯕ ꯈꯔ ꯈꯔ ꯑꯗꯨꯝ ꯍꯩꯖꯩ ꯑꯗꯣ ꯑꯌꯥꯝꯕꯅꯗꯤ ꯑꯩ ꯐꯤꯗ ꯑꯣꯏꯅ ꯁꯥꯏ ꯃꯗꯨ ꯐꯅꯦꯛ ꯐꯤ ꯑꯣꯏꯅ ꯁꯥꯖꯩ ꯑꯗꯨꯒ ꯑꯩꯅ ꯑꯍꯥꯟꯕꯗ ꯀꯣꯟ ꯃꯆꯥ ꯑꯃ ꯂꯩꯖꯩ ꯀꯣꯟ ꯃꯆꯥ ꯑꯃ ꯂꯩꯔꯕ ꯃꯇꯨꯡꯁꯤꯗ ꯑꯩꯁꯦ ꯐꯅꯦꯛ ꯍꯥꯟꯅ ꯁꯥꯏ ꯐꯅꯦꯛ ꯑꯃꯅꯤ ꯁꯥꯔꯕ ꯃꯇꯨꯡꯗ ꯑꯩꯁꯦ ꯋꯥꯡꯈꯩ ꯑꯃꯨꯛ ꯁꯥꯅꯤꯡꯗꯅ ꯋꯥꯡꯈꯩꯁꯦ ꯁꯥꯖꯩ ꯋꯥꯡꯈꯩꯁꯦ ꯁꯥꯔꯕ ꯃꯇꯨꯡꯗ ꯈꯨꯠ ꯁꯥꯁꯦ ꯈꯔ ꯈꯔ ꯁꯥꯕ ꯐꯤ ꯐꯖꯕꯗꯨꯗꯩ ꯃꯌꯥꯝ ꯂꯩꯀꯥꯏ ꯃꯤ ꯏꯆꯟ ꯏꯆꯦꯁꯤꯡꯁꯤꯅ ꯍꯥꯏꯔꯦ ꯈꯔ ꯈꯔ ꯅꯪꯁꯨ ꯁꯥꯎ ꯑꯩꯈꯣꯏꯁꯨ ꯂꯧꯒꯦ ꯍꯥꯏꯅ ꯍꯥꯏꯔꯛꯑꯕ ꯑꯗꯩ ꯑꯩꯁꯦ ꯐꯖꯅ ꯁꯥꯗꯅ ꯄꯤꯕꯗꯩ ꯑꯩꯁꯦ ꯈꯔ ꯈꯔ ꯄꯩꯁꯥ ꯊꯣꯛꯆꯗꯅ ꯏꯃꯨꯡ ꯃꯅꯨꯡꯒꯤ ꯃꯇꯦꯡ ꯑꯣꯏꯖꯩ ꯑꯗꯨꯃꯥꯏꯅ ꯏꯁꯥꯁꯦ ꯐꯤ ꯁꯥꯕꯔꯣꯝꯗ ꯑꯣꯏꯅ ꯁꯦꯝꯒꯠꯆꯈꯤꯕꯅꯤ